ꯎꯝ ꯍꯂꯣ ꯍꯥ ꯑꯥ ꯍꯣꯏ ꯍꯣꯏ ꯃꯥꯅꯦ ꯑꯧ ꯍꯣꯏ ꯍꯣꯏ ꯍꯧꯖꯤꯛꯀꯥꯟꯗꯤ ꯇꯣꯞꯁꯀꯨꯝꯕꯁꯨ ꯌꯥꯝ ꯊꯣꯛꯂꯛꯑꯦ ꯑꯗꯨꯒ ꯁꯤ ꯀꯨꯔꯇꯥꯒꯨꯝꯕꯁꯨꯀꯣ ꯇꯤ ꯁꯥꯔꯠꯒꯨꯝꯕꯁꯨ ꯑꯗꯨꯝ ꯌꯥꯝ ꯂꯩꯔꯦ ꯑꯗꯨꯝ ꯅꯪ ꯑꯄꯥꯝꯕ ꯂꯣꯏꯅꯃꯛ ꯑꯣꯏꯗ ꯇ꯭ꯔꯦꯟꯁꯀꯤꯗꯨꯗꯤ ꯗꯤꯁꯀꯥꯎꯟꯗꯤ ꯑꯗꯨꯝ ꯍꯣꯏ ꯃꯥꯒꯤ ꯗ꯭ꯔꯦꯁ ꯗ꯭ꯔꯦꯁꯀꯤ ꯃꯇꯨꯡꯏꯟꯅꯀꯣ ꯇꯣꯉꯥꯜ ꯇꯣꯉꯥꯜꯂꯦꯕ ꯑꯥ ꯍꯧꯖꯤꯛꯀꯥꯟꯗꯤ ꯗꯤꯁꯀꯥꯎꯟꯁꯦ ꯀꯨꯔꯇꯥꯗꯨ ꯈꯔ ꯂꯩꯕ ꯃꯥꯜꯂꯦ ꯎꯝ ꯎꯝ ꯐꯨꯠꯋꯦꯌꯔꯗꯤ ꯂꯣꯏꯅꯃꯛ ꯐꯪꯉꯦꯗ ꯐ꯭ꯂꯦꯠꯁꯨ ꯍꯤꯜꯁꯁꯨ ꯏꯁꯅꯤꯀꯔꯁꯨ ꯂꯣꯐꯔꯒꯨꯝꯕꯁꯨ ꯂꯣꯏꯅꯃꯛ ꯐꯪꯉꯦ ꯑꯗꯨꯗꯤ ꯐ꯭ꯂꯦꯠꯀꯨꯝꯕꯗꯣ ꯑꯣꯏꯔꯝꯅꯤ ꯑꯌꯥꯝꯕꯗꯤ ꯐ꯭ꯂꯦꯠꯀꯨꯝꯕꯗꯣ ꯑꯗꯨꯝ ꯇꯨ ꯍꯟꯗ꯭ꯔꯦꯗ ꯊ꯭ꯔꯤ ꯍꯟꯗ꯭ꯔꯦꯗꯒꯨꯝꯕꯗ ꯐꯪꯕꯁꯨ ꯂꯩꯌꯦꯕꯀꯣ ꯎꯝ ꯎꯝ ꯑꯥ ꯄꯝ ꯁꯨꯁꯁꯨ ꯍꯣꯏ ꯄꯝ ꯁꯨꯁꯁꯨ ꯂꯩꯌꯦ ꯑꯗꯨ ꯄꯝ ꯁꯨꯁꯁꯨꯀꯨꯝꯕꯗꯤ ꯑꯗꯨꯝ ꯑꯗꯨꯁꯨ ꯑꯦꯔꯥꯎꯟ ꯐꯣꯔ ꯍꯟꯗ꯭ꯔꯦꯗ ꯐꯥꯏꯚ ꯍꯟꯗ꯭ꯔꯦꯗꯒꯨꯝꯕꯗ ꯂꯩꯗꯣꯏ ꯃꯥꯜꯂꯦ ꯑꯗꯨꯒꯤꯗꯨꯗꯤ ꯑꯥ ꯍꯣꯏ ꯅꯨꯄꯥꯒꯤ ꯇ꯭ꯔꯦꯛ ꯄꯦꯟꯁꯨ ꯌꯥꯝ ꯂꯩꯗꯤ ꯂꯩꯌꯦ ꯑꯗꯨ ꯁꯤꯒꯤ ꯗꯤꯖꯥꯏꯟꯒꯨꯝꯕ ꯄꯥꯝꯕ꯭ꯔꯀꯣ ꯍꯥ ꯃꯆꯨꯗꯤ ꯒ꯭ꯔꯦ ꯕ꯭ꯂꯦꯛ ꯗꯥꯛ ꯒ꯭ꯔꯤꯟ ꯇꯧꯕꯒꯨꯝꯕꯀꯣ ꯀꯂꯔꯗꯤ ꯌꯥꯝ ꯇꯧꯋꯦꯗ ꯅꯣꯏꯅ ꯑꯗꯨꯝ ꯑꯄꯥꯝꯕ ꯐꯪꯒꯗꯧꯕ ꯃꯥꯜꯂꯦ ꯑꯥ ꯍꯣꯏ ꯁꯥꯏꯖꯇꯤ ꯂꯣꯏꯅꯃꯛ ꯐꯪꯅꯤ ꯑꯥ

ꯑꯥ ꯍꯣꯏ ꯑꯗꯨꯒꯨꯝꯕꯁꯨ ꯂꯩꯌꯦ ꯑꯉꯥꯡꯃꯆꯥꯁꯤꯡꯒꯤ ꯎꯝ ꯑꯔꯥꯎꯟ ꯊ꯭ꯔꯤ ꯐꯣꯔ ꯏꯌꯔꯁꯀꯨꯝꯕꯒꯤꯗꯤ ꯌꯥꯝ ꯂꯩꯌꯦ ꯑꯥ ꯑꯥ ꯑꯧ ꯍꯣꯏ ꯇꯦꯟ ꯏꯌꯔꯁꯀꯨꯝꯕ ꯑꯗꯨꯝ ꯊ꯭ꯔꯤ ꯐꯣꯔ ꯏꯌꯔꯁꯇ ꯑꯗꯨꯝ ꯑꯥꯕꯐꯇꯤ ꯂꯣꯏꯅꯃꯛ ꯐꯪꯉꯤꯗ ꯎꯝ ꯑꯧ ꯑꯥ ꯕꯨꯠꯁꯀꯨꯝꯕꯁꯨ ꯑꯥ ꯍꯣꯏ ꯑꯗꯨꯝ ꯐꯪꯉꯦ ꯕꯨꯠꯁꯀꯨꯝꯕꯁꯨ ꯑꯧ ꯑꯗꯨ ꯑꯗꯨꯝ ꯑꯩꯈꯣꯏꯒꯤ ꯑꯦꯞꯁꯇ ꯑꯗꯨꯝ ꯌꯦꯡꯕ ꯌꯥꯒꯅꯤꯕꯀꯣ ꯎꯝ ꯎꯝ ꯑꯥ ꯑꯥ ꯑꯥ ꯍꯣꯏ ꯍꯣꯏ ꯑꯗꯨꯝ ꯅꯪ ꯂꯥꯛꯄ ꯃꯇꯝꯗ ꯑꯗꯨꯝ ꯀꯣꯜ ꯇꯧꯔꯛꯑꯣ ꯌꯥꯏꯗ ꯎꯝ ꯑꯩꯅ ꯑꯗꯨꯝ ꯒꯥꯏꯠ ꯇꯧꯕꯤꯒꯦ ꯎꯝ ꯎꯝ